ꯎꯝ ꯇꯣꯉꯥꯟꯕ ꯂꯣꯟ ꯅꯠꯇ꯭ꯔꯒ ꯂꯣꯟꯒꯤ ꯃꯁꯛ ꯑꯃ ꯉꯥꯡꯅꯔꯤꯕ ꯃꯐꯝꯁꯤꯡꯗ ꯆꯠꯄ ꯃꯇꯝꯗ ꯄꯥꯎ ꯐꯥꯎꯅꯕꯒꯤ ꯑꯋꯥꯠꯄ ꯍꯥꯏꯕꯗꯤ ꯑꯩꯅ ꯃꯃꯥꯡꯗ ꯑꯩ ꯁꯤꯂꯣꯡꯗ ꯑꯩꯅ ꯂꯥꯏꯔꯤꯛ ꯇꯝꯕꯒꯤ ꯑꯍꯥꯟꯕ ꯑꯩꯅ ꯆꯠꯄ ꯃꯇꯝꯁꯤꯗ ꯏꯪꯂꯤꯁꯀꯤ ꯈꯨꯗꯣꯡꯆꯥꯗꯕ ꯏꯪꯂꯤꯁꯁꯤ ꯈꯨꯗꯣꯡ ꯍꯥꯏꯕꯗꯤ ꯉꯥꯡꯕ ꯀꯌꯥ ꯍꯩꯇꯕꯀꯣ ꯈꯪꯗꯕ ꯍꯥꯏꯕꯇꯥꯔꯦ ꯁꯨꯃꯥꯏꯅ ꯈꯨꯗꯣꯡꯆꯥꯗꯕ ꯀꯌꯥ ꯑꯃ ꯃꯥꯌꯣꯛꯅꯩꯀꯣ ꯀ꯭ꯂꯥꯁ ꯃꯅꯨꯡꯗ ꯆꯪꯕ ꯃꯇꯝꯗ ꯑꯣꯖꯥ ꯑꯣꯖꯥꯒꯐꯥꯎꯕꯗ ꯍꯥꯏꯗꯤ ꯋꯥꯔꯤ ꯁꯥꯅꯕꯁꯤꯗ ꯑꯩꯈꯣꯏꯒꯤ ꯉꯝꯗꯕꯀꯣ ꯑꯣꯖꯥꯅ ꯍꯥꯏꯔꯤꯁꯦ ꯀꯔꯤ ꯍꯥꯏꯅꯣꯒ ꯈꯪꯗꯕ ꯃꯇꯥꯡ ꯃꯌꯥꯝ ꯌꯥꯎꯏ ꯁꯨꯃꯥꯏꯅ ꯈꯨꯗꯣꯡꯆꯥꯗꯕ ꯑꯗꯨꯝ ꯊꯦꯡꯅꯩꯀꯣ ꯑꯗꯨ ꯁꯨꯝ ꯁꯤꯒꯨꯝꯕꯀꯥꯟꯗ ꯊꯦꯡꯅꯩ ꯑꯗꯨꯒ ꯑꯃꯨꯛ ꯑꯩꯅ ꯍꯥꯏꯕꯗꯤ ꯂꯩꯔꯤ ꯁꯤꯒꯨꯝꯕꯀꯥꯟꯁꯤꯗ ꯑꯩꯈꯣꯏꯅꯒ ꯕꯖꯥꯔꯗ ꯆꯠꯄ ꯑꯣꯔ ꯑꯩꯈꯣꯏꯅ ꯑꯩꯈꯣꯏꯅ ꯗꯨꯀꯥꯟ ꯃꯆꯥ ꯑꯃꯗꯒꯤ ꯄꯣꯠ ꯑꯃ ꯂꯩꯕ ꯃꯇꯝꯁꯤꯗ ꯈꯪꯗ꯭ꯔꯀꯥꯟꯁꯤꯗ ꯃꯣꯏꯗ ꯀꯃꯥꯏꯅ ꯍꯥꯏꯒꯦ ꯃꯣꯏꯒ ꯑꯩꯒ ꯍꯥꯏꯕꯗꯤ ꯄꯥꯎꯗꯣ ꯀꯃꯨꯅꯤꯀꯦꯁꯟꯗꯨ ꯀꯃꯥꯏꯟ ꯇꯧꯒꯦ ꯍꯥꯏꯕ ꯃꯇꯝꯗ ꯑꯩꯅ ꯄꯣꯠꯇꯨꯗ ꯈꯨꯠ ꯊꯤꯜꯂꯒꯀꯣ ꯄꯩꯁꯥꯁꯦ ꯄꯩꯁꯥꯁꯦ ꯎꯠꯂꯒ ꯁꯤ ꯁꯤꯒꯤ ꯂꯩꯒꯦ ꯄꯣꯠꯇꯨ ꯈꯨꯠ ꯊꯤꯜꯂꯒꯒ ꯂꯩꯕ ꯌꯥꯎꯏꯕꯀꯣ ꯁꯨꯃꯥꯏꯅ ꯍꯥꯏꯕꯗꯤ ꯄꯥꯎ ꯐꯥꯎꯅꯩꯌꯦꯕ ꯑꯗꯨꯒ ꯏꯁꯀꯨꯜꯒꯨꯝꯕ ꯑꯣꯏꯔꯒꯅ ꯑꯩꯈꯣꯏ ꯏꯃꯥꯟꯅꯕꯒꯨꯝꯕꯗ ꯑꯣꯏꯔꯒꯅ ꯑꯗꯨꯝ ꯁꯥꯏꯟ ꯅꯨꯡ ꯑꯩꯈꯣꯏ ꯈꯨꯠꯅ ꯀꯩꯅ ꯆꯥꯛ ꯆꯥꯅꯤꯡꯉꯤꯕꯣ ꯍꯥꯏꯔꯗꯤ ꯑꯆꯥꯄꯣꯠ ꯂꯩꯔꯨꯁꯤꯕꯨ ꯍꯥꯏꯕꯨ ꯑꯣꯏꯔꯁꯨꯀꯣ ꯑꯗꯨꯝ ꯍꯥꯏꯕꯗꯤ ꯃꯣꯏꯗ ꯑꯩꯈꯣꯏ ꯆꯠꯂꯒ ꯈꯣꯠꯂꯒ ꯍꯥꯏꯕꯗꯤ ꯏꯃꯥꯟꯅꯕ ꯑꯣꯏꯔꯀꯥꯟ ꯃꯣꯏꯗꯗꯤ ꯌꯥꯝ ꯀꯟꯅ ꯍꯥꯏꯕꯗꯤ ꯑꯦꯛꯁꯄ꯭ꯂꯦꯟ ꯇꯧꯕꯗꯣ ꯄꯥꯎ ꯐꯥꯎꯕꯁꯤ ꯌꯥꯝ ꯀꯟꯅꯗꯤ ꯉꯝꯗꯦ ꯑꯗꯨꯕꯨ ꯑꯩꯒꯤ ꯉꯝꯖꯕꯤ ꯊꯥꯛꯇ ꯑꯗꯨꯝ ꯁꯥꯏꯟ ꯇꯧꯕ ꯈꯣꯠꯄ ꯈꯨꯠꯅ ꯑꯣꯏꯒꯦꯔꯥ ꯑꯃ ꯑꯣꯏꯒꯦꯔꯥ ꯏꯪꯒꯤꯠ ꯇꯧꯔꯒꯀꯣ ꯇꯧꯅꯕ ꯍꯣꯠꯅꯩ ꯁꯨꯃꯥꯏꯅ ꯇꯧꯔꯒ ꯄꯥꯎ ꯐꯥꯎꯅꯩ ꯍꯥꯏꯅꯤꯡꯉꯤ